ꯑꯩꯈꯣꯏꯒꯤ ꯂꯥꯏꯅꯤꯡꯒꯤ ꯃꯔꯝꯗ ꯇꯝꯕ ꯍꯥꯏꯕ ꯑꯁꯤ ꯁ꯭ꯀꯨꯜ ꯈꯨꯗꯤꯡꯃꯛꯇꯗꯤ ꯑꯣꯏꯗꯦ ꯑꯗꯨꯕꯨ ꯁ꯭ꯀꯨꯜ ꯈꯔ ꯑꯃꯗꯗꯤ ꯑꯣꯏ ꯍꯥꯏꯕꯗꯤ ꯀꯔꯤꯒꯤꯅꯣ ꯍꯥꯏꯕ ꯃꯇꯝꯗ ꯍꯥꯏꯔꯤꯕ ꯑꯩꯅ ꯂꯩꯔꯤꯕ ꯃꯐꯝ ꯃꯅꯤꯄꯨꯔ ꯍꯥꯏꯔꯤꯕ ꯑꯁꯤꯗꯗꯤ ꯐꯨꯔꯨꯞ ꯀꯨꯟꯊ꯭ꯔꯥꯒ ꯅꯤꯊꯣꯏꯅ ꯄꯨꯟꯁꯤꯜꯂꯒ ꯂꯩꯕꯅꯤ ꯅꯨꯡꯁꯤ ꯆꯥꯟꯅꯅ ꯂꯩꯃꯤꯟꯅꯕꯅꯤ ꯑꯩꯈꯣꯏꯗꯤ ꯃꯔꯝ ꯑꯗꯨꯅ ꯁ꯭ꯀꯨꯜ ꯈꯔ ꯑꯃꯗꯗꯤ ꯑꯣꯞꯁꯅꯦꯜ ꯑꯣꯏꯅ ꯂꯩꯕꯁꯨ ꯂꯩ ꯈꯔ ꯑꯃꯗꯗꯤ ꯁꯨꯡꯌꯥꯎ ꯌꯥꯎꯗꯕꯁꯨ ꯂꯩ ꯈꯔ ꯑꯃꯗꯤ ꯑꯗꯨꯃꯛ ꯌꯥꯎꯗꯨꯅ ꯂꯩꯕꯁꯨ ꯂꯩ ꯑꯗꯨꯕꯨ ꯑꯩꯈꯣꯏꯅ ꯇꯝꯂꯨꯔꯤꯕ ꯑꯩꯈꯣꯏꯅ ꯔꯤꯂꯤꯖꯟꯒꯤ ꯃꯇꯥꯡꯗ ꯇꯝꯕ ꯍꯥꯏꯕꯁꯤ ꯌꯥꯝꯅ ꯀꯥꯟꯅꯩ ꯀꯔꯤꯗ ꯀꯥꯟꯅꯩ ꯍꯥꯏꯕ ꯃꯇꯝꯗ ꯑꯩꯈꯣꯏꯒꯤ ꯏꯁꯥꯒꯤ ꯑꯗꯨꯒꯨꯝꯂꯕ ꯂꯨꯅ ꯌꯦꯡꯕ ꯃꯇꯝꯗ ꯌꯥꯝꯅ ꯀꯥꯟꯅꯩ ꯑꯩꯈꯣꯏꯗ ꯚꯦꯂꯨ ꯌꯥꯝꯅ ꯄꯤ ꯃꯣꯔꯦꯜ ꯌꯥꯝꯅ ꯄꯤ ꯑꯗꯨꯛꯀꯤ ꯃꯇꯤꯛ ꯌꯥꯝꯅ ꯀꯥꯟꯅꯍꯜꯂꯤ ꯑꯩꯒꯤ ꯃꯤꯠꯌꯦꯡꯗꯗꯤ ꯑꯗꯨꯛꯀꯤ ꯃꯇꯤꯛ ꯀꯥꯟꯅꯩ ꯍꯥꯏꯕꯗꯤ ꯔꯤꯂꯤꯖꯟ ꯑꯃꯅ ꯔꯤꯂꯤꯖꯟ ꯑꯃꯒꯤ ꯐꯠꯇꯅꯕ ꯍꯥꯏꯕꯗꯤ ꯍꯥꯏꯕ ꯂꯩꯇꯦ ꯉꯁꯤ ꯐꯥꯎꯕꯗ ꯄ꯭ꯔꯤꯊꯤꯕꯤꯗ ꯑꯗꯨꯅ ꯃꯔꯝ ꯑꯣꯏꯔꯒ ꯇꯝꯃꯤꯟꯅꯔꯤꯕ ꯐꯨꯔꯨꯞ ꯈꯨꯗꯤꯡꯃꯛ ꯑꯃ ꯈꯛꯇꯪ ꯑꯣꯏꯔꯒ ꯍꯤꯡꯃꯤꯟꯅꯧ ꯍꯥꯏꯕꯗꯨꯃꯛ ꯑꯦꯅꯤ ꯍꯣꯂꯤ ꯕꯨꯛꯇ ꯏ ꯃꯔꯝ ꯑꯗꯨꯅ ꯍꯣꯂꯤ ꯕꯨꯛ ꯍꯥꯏꯔꯤꯕ ꯑꯁꯤ ꯔꯤꯂꯤꯖꯟꯒꯤ ꯃꯇꯥꯡꯗ ꯇꯝꯕ ꯍꯥꯏꯕꯁꯤ ꯑꯗꯨꯛꯀꯤ ꯃꯇꯤꯛ ꯀꯥꯟꯅꯩ ꯃꯔꯝꯗꯤ ꯑꯩ ꯃꯨꯁꯂꯤꯝꯒꯤ ꯍꯣꯂꯤ ꯕꯨꯛ ꯀꯨꯔꯥꯟꯗ ꯌꯥꯎꯕꯒ ꯈ꯭ꯔꯤꯁꯇꯦꯟꯒꯤ ꯍꯣꯂꯤ ꯕꯨꯛ ꯕꯥꯏꯕꯜꯗ ꯌꯥꯎꯕꯒ ꯈꯦꯠꯅꯩ ꯈꯦꯠꯅꯕ ꯍꯥꯏꯕꯗꯤ ꯑꯩꯒꯤꯗ ꯌꯥꯎꯗꯕꯗꯨ ꯃꯥꯒꯤꯗ ꯌꯥꯎꯋꯤ ꯃꯥꯒꯤꯗ ꯕꯥꯏꯕꯜꯗ ꯌꯥꯎꯗꯕꯗꯨꯅ ꯀꯨꯔꯥꯟꯗ ꯌꯥꯎꯋꯤ ꯀꯨꯔꯥꯟꯗ ꯌꯥꯎꯗꯕꯗꯨꯅ ꯕꯥꯏꯕꯜꯗ ꯌꯥꯎꯋꯤ ꯌꯥꯝꯅ ꯀꯥꯟꯅꯩ ꯑꯗꯨꯛꯀꯤ ꯃꯇꯤꯛ ꯀꯥꯟꯅꯩ ꯍꯥꯏꯔꯤꯕ ꯑꯗꯨꯒꯨꯝꯃꯕ ꯔꯤꯂꯤꯖꯟꯒꯤ ꯃꯇꯥꯡꯗ ꯇꯝꯕ ꯍꯥꯏꯕꯁꯤꯅ ꯑꯗꯨꯒꯨꯝꯃꯕ ꯁꯣꯁꯥꯏꯇꯤꯗ ꯑꯗꯨꯛꯀꯤ ꯃꯇꯤꯛ ꯀꯥꯟꯅꯩ ꯍꯥꯏꯕꯗꯤ ꯔꯤꯂꯤꯖꯟꯒꯤ ꯃꯇꯥꯡꯗ ꯇꯝꯕ ꯍꯥꯏꯕꯁꯤ ꯔꯤꯂꯤꯖꯟ ꯑꯃꯅ ꯃꯤ ꯑꯃꯕꯨ ꯍꯥꯠꯂꯨ ꯃꯤ ꯑꯃꯕꯨ ꯇꯨꯞꯄꯨ ꯅꯨꯡꯁꯤꯒꯅꯨ ꯃꯥꯗꯤ ꯑꯗꯨꯅꯤ ꯍꯥꯏꯕꯒꯤ ꯃꯇꯥꯡꯗ ꯀꯔꯤꯃꯠꯇ ꯌꯥꯎꯗꯦ ꯃꯔꯝ ꯑꯗꯨꯅ ꯔꯤꯂꯤꯖꯟꯒꯤ ꯃꯇꯥꯡꯗ ꯇꯝꯕ ꯍꯥꯏꯕꯁꯤꯁꯨ ꯁꯣꯁꯥꯏꯇꯤꯗ ꯌꯥꯝꯅ ꯀꯥꯟꯅꯩ ꯁꯣꯁꯥꯏꯇꯤ ꯑꯃꯕꯨ ꯆꯥꯎꯈꯠꯍꯟꯒꯦ ꯍꯥꯏꯕ ꯇꯥꯔꯒꯗꯤ ꯑꯗꯨꯛꯀꯤ ꯃꯇꯤꯛ ꯔꯤꯂꯤꯖꯟ ꯑꯣꯏꯕ ꯑꯗꯨꯒꯨꯝꯕ ꯔꯤꯂꯤꯖꯤꯟꯁ ꯑꯣꯏꯕ ꯑꯗꯨꯒꯨꯝꯃꯕ ꯃꯤꯑꯣꯏꯁꯤꯡ ꯂꯩꯕ ꯇꯥꯔꯒꯗꯤ ꯑꯗꯨꯛꯀꯤ ꯃꯇꯤꯛ ꯆꯥꯎꯈꯠꯀꯅꯤ ꯁꯣꯁꯥꯏꯇꯤ ꯈꯛꯇꯁꯨ ꯅꯠꯇꯦ ꯑꯣꯜ ꯋꯥꯔꯜ ꯋꯥꯔꯜ ꯋꯥꯏꯠꯇ ꯃꯤꯑꯣꯏꯕ ꯈꯨꯗꯤꯡꯃꯛꯅ ꯀꯔꯤꯒꯨꯝꯕ ꯃꯁꯥ ꯃꯁꯥꯒꯤ ꯔꯤꯂꯤꯖꯟꯒꯤ ꯃꯇꯥꯡꯗ ꯃꯨꯟꯅ ꯃꯨꯟꯅ ꯈꯪꯕꯤꯕ ꯇꯥꯔꯒꯗꯤ ꯑꯗꯨꯛꯀꯤ ꯃꯇꯤꯛ ꯄ꯭ꯔꯤꯊꯤꯕꯤꯁꯤ ꯅꯨꯡꯉꯥꯏꯒꯅꯤ ꯅꯨꯡꯁꯤ ꯆꯥꯟꯅꯅ ꯂꯣꯏ ꯂꯩꯃꯤꯟꯅꯒꯅꯤ ꯍꯧꯖꯤꯛ ꯑꯃꯒ ꯑꯃꯒ ꯎꯅꯕ ꯌꯥꯗ꯭ꯔꯤꯕ ꯈ꯭ꯔꯤꯁꯇꯦꯟꯒ ꯃꯨꯁꯂꯤꯝꯒ ꯎꯅꯕ ꯌꯥꯗ꯭ꯔꯤꯕ ꯑꯦꯅꯤ ꯔꯤꯂꯤꯖꯟ ꯑꯃꯒ ꯑꯃꯒ ꯎꯅꯕ ꯌꯥꯗ꯭ꯔꯤꯕ ꯑꯁꯤ ꯀꯔꯤꯒꯨꯝꯕ ꯑꯩꯈꯣꯏ ꯔꯤꯂꯤꯖꯟꯒꯤ ꯃꯇꯥꯡꯗ ꯑꯩꯈꯣꯏ ꯏꯁꯥ ꯏꯁꯥꯒꯤ ꯔꯤꯂꯤꯖꯟꯒꯤ ꯃꯇꯥꯡꯁꯦ ꯁꯝꯅ ꯍꯥꯏꯔꯕꯗ ꯃꯨꯁꯂꯤꯝ ꯃꯈꯩꯅ ꯀꯨꯔꯥꯟ ꯃꯄꯨꯝꯁꯦ ꯃꯨꯟꯅ ꯐꯖꯅ ꯃꯨꯟꯅ ꯈꯪꯕꯤꯕ ꯈ꯭ꯔꯤꯁꯇꯦꯅꯁꯤꯡꯅ ꯃꯈꯣꯏꯒꯤ ꯍꯣꯂꯤ ꯕꯨꯛ ꯕꯥꯏꯕꯜꯁꯦ ꯃꯨꯟꯅ ꯈꯪꯕꯤꯕ ꯑꯗꯨ ꯑꯣꯏꯕ ꯇꯥꯔꯒꯗꯤ ꯑꯩꯈꯣꯏꯒꯤ ꯄ꯭ꯔꯤꯊꯤꯕꯤꯗ ꯂꯩꯃꯤꯟꯅꯔꯤꯕ ꯃꯤꯑꯣꯏ ꯈꯨꯗꯤꯡꯃꯛ ꯃꯅꯤꯄꯨꯔꯗ ꯂꯩꯃꯤꯟꯅꯔꯤꯕ ꯃꯤꯑꯣꯏ ꯈꯨꯗꯤꯡꯃꯛ ꯀꯅꯥ ꯑꯃꯠꯇ ꯁꯥꯎꯅꯤꯡꯉꯥꯏ ꯃꯔꯝ ꯑꯣꯏꯗꯦ ꯃꯔꯝꯗꯤ ꯕꯥꯏꯕꯜꯗ ꯀꯔꯤꯃꯠꯇ ꯌꯥꯎꯗꯦ ꯕꯥꯏꯕꯜꯗ ꯃꯤ ꯍꯥꯠꯂꯨ ꯃꯤꯕꯨ ꯅꯨꯡꯁꯤꯒꯅꯨ ꯍꯥꯏꯕꯒꯤ ꯃꯇꯥꯡꯗ ꯖꯤꯖꯁꯅ ꯀꯔꯤꯃꯠꯇ ꯏꯔꯝꯕ ꯂꯩꯇꯦ ꯑꯗꯨꯗꯒꯤ ꯑꯩꯈꯣꯏꯒꯤ ꯃꯨꯁꯂꯤꯝꯒꯤ ꯍꯣꯂꯤ ꯕꯨꯛ ꯀꯨꯔꯥꯟꯗꯁꯨ ꯑꯜꯂꯥꯅ ꯀꯔꯤꯃꯠꯇ ꯃꯤ ꯑꯃ ꯃꯤ ꯑꯃꯕꯨ ꯍꯥꯠꯂꯣ ꯃꯤ ꯑꯃꯕꯨ ꯅꯨꯡꯁꯤꯒꯅꯨ ꯍꯥꯏꯗꯅ ꯀꯔꯤꯃꯠꯇ ꯏꯔꯝꯕ ꯂꯩꯇꯦ ꯃꯔꯝ ꯑꯁꯤꯅ ꯅꯨꯡꯁꯤ ꯆꯥꯟꯅꯅ ꯏꯌꯨ ꯅꯨꯡꯁꯤ ꯆꯥꯟꯅꯅ ꯂꯩꯃꯤꯟꯅꯧ ꯅꯨꯡꯁꯤ ꯆꯥꯟꯅꯅ ꯍꯤꯡꯃꯤꯟꯅꯧ ꯑꯃꯒ ꯑꯃꯒ ꯍꯥꯠꯅꯒꯅꯨ ꯇꯨꯞꯅꯒꯅꯨ ꯍꯥꯏꯕ ꯁꯤꯒꯤ ꯃꯣꯔꯦꯜꯁꯦ ꯁꯤꯈꯛꯇꯪ ꯌꯥꯎꯔꯒ ꯂꯩꯕ ꯑꯗꯨꯒꯨꯝꯃꯕ ꯕꯨꯛ ꯉꯥꯛꯇꯅꯤ ꯍꯣꯂꯤ ꯕꯨꯛ ꯍꯣꯂꯤ ꯕꯨꯛ ꯍꯥꯏꯔꯤꯕꯁꯦ ꯀꯔꯤꯒꯨꯝꯕ ꯍꯣꯂꯤ ꯕꯨꯛ ꯑꯃꯗ ꯃꯤꯕꯨ ꯍꯥꯠꯂꯣ ꯃꯤꯕꯨ ꯅꯨꯡꯁꯤꯒꯅꯣ ꯍꯥꯏꯅ ꯀꯔꯤꯒꯨꯝꯕ ꯏꯔꯝꯕ ꯇꯥꯔꯕ ꯑꯗꯨ ꯑꯣꯏꯕ ꯇꯥꯔꯒꯗꯤ ꯑꯗꯨꯒꯤ ꯕꯨꯛ ꯑꯗꯣ ꯍꯣꯂꯤ ꯕꯨꯛ ꯅꯠꯇꯦ ꯃꯗꯨꯒꯤ ꯕꯨꯛ ꯑꯗꯨꯗꯤ ꯃꯤꯑꯣꯏꯕꯕꯨ ꯅꯨꯡꯁꯤꯍꯟꯗꯅꯤꯡꯉꯥꯏꯒꯤ ꯁꯤꯟꯕ ꯑꯗꯨꯒꯨꯝꯃꯕ ꯂꯥꯏꯔꯤꯛ ꯑꯃꯅꯤ ꯍꯥꯏꯅ ꯃꯌꯥꯝꯅ ꯂꯧꯒꯅꯤ